ꯁꯤ ꯀꯩꯅꯣ ꯇ꯭ꯔꯚꯦꯜ ꯑꯦꯖꯦꯟꯁꯤ ꯆꯥꯎꯕ ꯇ꯭ꯔꯚꯦꯜ ꯑꯦꯖꯦꯟꯁꯤ ꯑꯣꯏꯕꯤꯗꯣꯏꯔꯥ ꯑꯩ ꯈꯦꯇ꯭ꯔꯤꯃꯌꯨꯝ ꯅꯤꯔꯃꯂꯥꯅꯦ ꯑꯩ ꯀꯛꯆꯤꯡꯗꯩꯅꯦ ꯁꯣꯝꯒꯤ ꯍꯥꯏꯗꯤ ꯑꯩꯈꯣꯏ ꯅꯨꯄꯤ ꯉꯥꯛꯇ ꯑꯩꯈꯣꯏ ꯃꯉꯥꯃꯨꯛ ꯍꯥꯏꯗꯤ ꯈꯣꯡꯖꯣꯝ ꯋꯥꯔ ꯃꯦꯃꯣꯔꯤꯌꯦꯜꯗꯒꯤ ꯆꯠꯂꯒ ꯍꯥꯏꯗꯤ ꯑꯍꯤꯡ ꯑꯃ ꯂꯣꯛꯇꯥꯛꯇ ꯂꯦꯛꯀꯦ ꯍꯥꯏꯕꯒꯤ ꯄ꯭ꯂꯥꯟ ꯑꯃꯈꯛ ꯇꯧꯋꯦ ꯑꯗꯨ ꯁꯣꯝꯒꯤ ꯑꯦꯖꯦꯟꯁꯤ ꯒꯤ ꯁꯤ ꯌꯥꯒꯗ꯭ꯔꯥ ꯍꯪꯕꯒꯤ ꯑꯪ ꯁꯨꯝ ꯍꯥꯏꯗꯤ ꯆꯥꯕ ꯊꯛꯄ ꯍꯥꯏꯗꯤ ꯅꯣꯡꯃ ꯑꯍꯤꯡ ꯑꯝꯒꯤ ꯂꯦꯛꯄꯒꯤ ꯄꯨꯂꯞ ꯁꯤꯟꯖꯔꯒ ꯀꯌꯥꯝꯃꯨꯛꯀꯤ ꯆꯥꯡ ꯍꯥꯏꯗꯤ ꯂꯩꯒꯗꯣꯏꯅꯣ ꯍꯣꯏ ꯑꯗꯨ ꯆꯨꯔꯆꯥꯟꯄꯨꯔ ꯑꯁꯣꯝꯗ ꯆꯠꯄꯒꯤ ꯒꯦꯜꯖꯥꯡ ꯀꯩꯀꯩ ꯆꯠꯄꯒꯤꯅ ꯀꯌꯥꯃꯨꯛ ꯑꯣꯏꯔꯛꯀꯅꯤ ꯃꯤ ꯍꯥꯏꯗꯤ ꯃꯤꯒꯤꯗ ꯃꯤ ꯃꯁꯤꯡꯗ ꯑꯣꯏꯗꯣꯏ ꯅꯠꯇ꯭ꯔꯥ ꯄꯩꯁꯥ ꯃꯃꯟꯁꯦ ꯎꯝ ꯑꯣ ꯑꯣ ꯍꯥꯏꯗꯤ ꯑꯗꯩꯗꯤ ꯅꯣꯡꯃꯒꯤ ꯑꯣꯏꯅ ꯍꯥꯏꯗꯤ ꯃꯣꯔꯦꯗ ꯆꯠꯂꯒ ꯑꯍꯤꯡ ꯑꯃ ꯃꯣꯔꯦꯗ ꯂꯩꯕꯅ ꯀꯌꯥꯃꯨꯛꯀꯤ ꯆꯥꯡ ꯑꯣꯏꯒꯅꯤ ꯎꯝ ꯑꯪ ꯍꯣꯏ ꯀꯩꯅꯣ ꯂꯣꯛꯇꯥꯛꯇꯀꯣ ꯍꯥꯏꯗꯤ ꯕꯣꯠꯀꯨꯝꯕ ꯀꯩꯒꯨꯝꯕ ꯇꯣꯡꯕꯩꯅ ꯃꯃꯟ ꯀꯌꯥꯃꯨꯛꯀꯤ ꯆꯥꯡ ꯑꯣꯏꯒꯅꯤ

ꯑꯩꯈꯣꯏꯁꯤ ꯍꯥꯡꯆꯤꯠꯀꯨꯝꯕꯒꯤ ꯑꯗꯨꯃꯥꯏꯅ ꯆꯠꯀꯦ ꯍꯥꯏꯕꯒꯤ ꯑꯗꯨꯃꯥꯏꯅ ꯍꯣꯏ ꯍꯣꯏ ꯑꯥ ꯑꯥ ꯍꯣꯏ ꯍꯣꯏ ꯍꯥꯡꯆꯤꯠ ꯀꯩꯅꯣ ꯇꯧꯔꯀꯥꯟꯗ ꯑꯗꯨꯝ ꯐꯣꯟ ꯇꯧꯖꯔꯛꯑꯒꯦ ꯑꯥ ꯊꯝꯂꯒꯦ ꯑꯥ ꯑꯥ ꯊꯝꯃꯦ